ꯑꯩꯈꯣꯏꯔꯣꯝꯗ ꯃꯃꯤꯡ ꯆꯠꯂꯕ ꯃꯐꯝ ꯈꯔ ꯂꯩꯌꯦ ꯑꯗꯨꯗꯤ ꯀꯩꯊꯦꯜ ꯃꯆꯥ ꯍꯥꯏꯔꯤꯕ ꯃꯐꯝꯁꯤꯗꯅ ꯆꯦꯡꯅ ꯁꯥꯔꯒ ꯕꯣꯔꯥ ꯃꯄꯥꯛ ꯍꯧꯋꯦ ꯑꯗꯨꯒ ꯆꯥꯁꯨꯕꯤ ꯑꯁꯤꯁꯨ ꯆꯦꯡꯅ ꯁꯥꯔꯒ ꯐꯖꯅ ꯇꯧꯋꯦ ꯀꯛꯆꯤꯡꯒꯤ ꯀꯩꯊꯦꯜꯗꯅ ꯑꯃꯨꯛ ꯑꯥꯜꯂꯨꯁꯥꯛ ꯁꯤ ꯐꯖꯅ ꯍꯥꯎꯑꯦ ꯑꯁꯤꯒꯤ ꯍꯥꯏꯔꯤꯕ ꯃꯐꯝ ꯑꯁꯤꯡꯁꯦ ꯑꯁꯤ ꯑꯇꯣꯞꯄ ꯃꯐꯝꯗꯗꯤ ꯁꯤꯒꯨꯝꯕꯁꯦ ꯑꯃ ꯐꯥꯎꯁꯨ ꯇꯧꯗꯦ ꯑꯗꯨꯒ ꯌꯥꯝꯁꯨ ꯍꯥꯎꯋꯦ ꯀꯛꯆꯤꯡ ꯕꯣꯔꯥ ꯆꯥꯁꯨꯕꯤ ꯑꯗꯒꯤꯗꯤ ꯑꯥꯜꯂꯨ ꯁꯥꯛ ꯑꯁꯦ ꯃꯐꯝ ꯑꯇꯣꯞꯄ ꯖꯒꯥ ꯑꯃꯇꯁꯨ ꯇꯧꯗꯦ ꯑꯩꯈꯣꯏ ꯀꯛꯆꯤꯡꯒꯤ ꯈꯛꯀꯤ ꯑꯣꯏꯅ ꯍꯧꯕꯅꯦ ꯃꯐꯝ ꯈꯨꯗꯤꯡꯃꯛꯅ ꯑꯩꯈꯣꯏ ꯀꯛꯆꯤꯡꯒꯤ ꯆꯤꯟꯖꯥꯛ ꯑꯁꯤ ꯑꯍꯨꯝꯁꯦ ꯑꯁꯤ ꯌꯥꯝ ꯌꯨꯅꯤꯛ ꯑꯣꯏꯅ ꯈꯪꯅꯩ ꯑꯁꯤ ꯍꯥꯏꯅꯤꯡꯉꯦ ꯑꯩ